ꯏ ꯕꯨꯛꯁꯦ ꯌꯥꯝꯅ ꯀꯥꯅꯩ ꯑꯩꯈꯣꯏꯅ ꯕꯖꯥꯔꯗ ꯅꯠꯇ꯭ꯔꯒ ꯑꯣꯟꯂꯥꯏꯟꯗ ꯂꯥꯏꯔꯤꯛ ꯑꯃ ꯆꯦꯟꯒꯦ ꯍꯥꯏꯕꯒꯤ ꯃꯊꯧ ꯇꯥꯗ꯭ꯔꯦ ꯃꯁꯤꯗꯗꯤ ꯑꯩꯈꯣꯏꯅ ꯑꯄꯥꯝꯕ ꯂꯥꯏꯔꯤꯛꯁꯤꯡ ꯗꯥꯎꯟꯂꯣꯠ ꯇꯧꯕ ꯌꯥꯏ ꯃꯇꯝ ꯆꯪꯗꯅ ꯑꯩꯈꯣꯏꯒꯤ ꯑꯄꯥꯝꯕꯗꯣ ꯐꯪꯕ ꯉꯝꯃꯤ ꯑꯩꯅ ꯏ ꯕꯨꯛ ꯑꯣꯏꯅ ꯂꯥꯏꯔꯤꯛ ꯃꯌꯥꯝ ꯑꯃ ꯗꯥꯎꯟꯂꯣꯠ ꯇꯧꯖꯩ ꯃꯈꯣꯏꯁꯤꯡꯗꯨꯒꯤ ꯃꯅꯨꯡꯗ ꯑꯃꯇꯪ ꯍꯥꯏꯔꯕꯗꯤ ꯑ ꯀ꯭ꯔꯤꯇꯤꯀꯦꯜ ꯍꯤꯁꯇ꯭ꯔꯤ ꯑꯣꯐ ꯏꯟꯗꯤꯌꯥꯟ ꯐꯤꯂꯣꯖꯣꯐꯤ ꯑꯣꯊꯔꯅ ꯁꯤ ꯗꯤ ꯁꯔꯃ ꯑꯣꯏꯕ ꯑꯁꯦ ꯑꯣꯄꯟ ꯇꯧꯕꯗꯁꯨ ꯌꯥꯝꯅ ꯅꯨꯡꯉꯥꯏ ꯃꯌꯦꯛꯁꯨ ꯁꯦꯡꯏ ꯑꯗꯨꯒ ꯃꯥꯒꯤ ꯑꯦꯝ ꯕꯤ ꯆꯥꯔꯖꯁꯨ ꯌꯥꯝꯅ ꯅꯦꯝꯃꯤ ꯌꯥꯝꯅ ꯅꯨꯡꯉꯥꯏ ꯑꯦꯐꯦꯛꯇꯤꯞ ꯌꯥꯝꯅ ꯑꯣꯏ